ꯑꯥ ꯃꯥꯅꯦ ꯃꯥꯅꯦ ꯑꯩꯁꯤ ꯑꯌꯨꯛꯁꯤ ꯄꯨꯡ ꯇꯔꯦꯠꯇꯩꯅ ꯅꯤꯄꯥꯟ ꯃꯈꯥꯏꯐꯥꯎꯕꯈꯩꯗꯤ ꯐ꯭ꯔꯤ ꯑꯣꯏꯌꯦꯕ ꯑꯗꯣ ꯅꯤꯄꯥꯟ ꯃꯈꯥꯏꯗꯅ ꯌꯨꯝꯗ ꯍꯟꯕꯗꯤ ꯁ꯭ꯀꯨꯜ ꯆꯠꯄꯒ ꯈꯨꯌꯧꯅꯅꯦꯕ ꯑꯗꯨꯅ ꯄꯨꯡꯁꯤ ꯇꯔꯦꯠꯇꯩꯅ ꯇꯔꯦꯠ ꯃꯤꯅꯤꯠ ꯅꯤꯐꯨꯃꯉꯥ ꯅꯤꯄꯥꯟ ꯁꯤꯐꯥꯎꯉꯩ ꯇꯧꯕꯗꯤ ꯌꯥꯅꯤ ꯑꯗꯣ ꯅꯇꯣꯝꯗ ꯇꯧꯕꯗꯤ ꯑꯃꯨꯛ ꯅꯨꯡꯉꯥꯏꯇꯦꯅꯦ ꯑꯥ ꯑꯥ ꯑꯦ ꯑꯗꯨꯏꯕꯨꯗꯤꯀꯣ ꯐ꯭ꯔꯤ ꯑꯣꯏꯕ ꯑꯣꯏꯗꯕꯒꯤ ꯇꯣꯛꯊꯣꯛꯑꯒꯅꯦ ꯀ꯭ꯂꯥꯁ ꯂꯣꯏꯔꯛꯄꯒꯤꯅꯦ ꯁꯨꯇꯤ ꯊꯥꯔꯈ꯭ꯔꯒꯅꯦ ꯄꯨꯡꯈꯥꯏ ꯃꯤꯅꯤꯠ ꯐꯣꯔꯇꯤ ꯐꯥꯏꯚ ꯀ꯭ꯂꯥꯁ ꯃꯤꯅꯤꯠꯀꯨꯝꯕꯀꯣ ꯅꯣꯏ ꯀ꯭ꯂꯥꯁ ꯃꯈꯩꯗꯣ ꯄꯨꯜꯂꯞ ꯄꯨꯟꯁꯤꯟꯅꯔꯒ ꯃꯣꯏꯅꯕꯨ ꯌꯥꯅꯔꯗꯤ ꯑꯗꯨꯒꯤ ꯁꯨꯇꯤ ꯊꯥꯈ꯭ꯔꯒ ꯄꯦꯔꯣꯠ ꯂꯥꯁ ꯄꯦꯔꯣꯠꯀꯤ ꯃꯇꯨꯡꯗꯨꯗ ꯃꯤꯅꯤꯠ ꯄꯨꯡꯈꯥꯏ ꯑꯃ ꯑꯣꯏꯒꯦꯔꯥ ꯃꯤꯅꯤꯠ ꯅꯤꯐꯨꯃꯉꯥ ꯑꯣꯏꯒꯦꯔꯥ ꯍꯥꯏꯗꯤ ꯑꯦꯛꯖꯥꯝꯁꯨ ꯋꯥꯠꯇ꯭ꯔꯕꯅꯤꯅ ꯑꯗꯨ ꯈꯟꯅꯕꯗꯨꯕꯨꯗꯤ ꯑꯩꯁꯨ ꯑꯗꯨꯝ ꯌꯥꯏ ꯑꯗꯨꯗꯤ ꯀꯩꯁꯨ ꯀꯥꯏꯗꯦ ꯇꯝꯕꯗꯤꯀꯣ ꯃꯅꯤꯄꯨꯔꯤꯒꯤ ꯀ꯭ꯂꯥꯁ ꯁꯦꯀꯦꯟꯁꯤꯅ ꯁꯤꯅꯗꯤ ꯀꯥꯟꯅꯩ ꯀꯩꯅꯣꯗ ꯃꯅꯤꯄꯨꯔꯗ ꯂꯩꯕ ꯃꯈꯩꯁꯤꯒꯤꯗꯤ ꯍꯧꯖꯤꯛ ꯌꯦꯡꯉꯣ ꯀ꯭ꯂꯥꯁ ꯅꯥꯏꯟ ꯇꯦꯟꯁꯤꯗ ꯊꯥꯡ ꯇꯥꯒ ꯀꯩꯅꯣꯁꯤꯒ ꯖꯒꯣꯏꯁꯤꯒ ꯃꯥꯔꯛ ꯆꯥꯝꯃ ꯄꯨꯟꯁꯤꯜꯂ ꯊꯥꯗꯧꯔꯤꯅꯤꯗꯅ ꯑꯗꯨꯅ ꯍꯥꯏꯗꯤ ꯇꯝꯕꯗꯤ ꯃꯅꯤꯄꯨꯔꯤꯒꯤꯁꯤꯅ ꯐꯩ ꯑꯗꯨꯒ ꯅꯣꯏꯅ ꯁꯤꯒꯤꯁꯤꯗ ꯂꯥꯏꯟ ꯑꯣꯏꯅ ꯆꯠꯀꯦ ꯍꯥꯏꯔꯒꯅ ꯇꯨꯌꯦꯜꯐ ꯂꯣꯏꯔꯒ ꯇꯝꯊꯈꯤꯗꯣꯏꯕ ꯇꯨꯌꯦꯜꯐ ꯂꯣꯏꯗ꯭ꯔꯗꯤ ꯇꯝꯐꯝꯁꯦ ꯑꯃꯇ ꯂꯩꯇꯦꯕ ꯑꯦꯝ ꯌꯨ ꯑꯣꯏꯒꯦꯔꯥ ꯃꯅꯤꯄꯨꯔ ꯀꯜꯆꯔꯦꯜ ꯌꯨꯅꯤꯚꯔꯁꯤꯇꯤ ꯑꯣꯏꯒꯦꯔꯥ ꯁꯤꯗꯤ ꯑꯗꯨꯝ ꯇꯨꯌꯦꯜꯐ ꯄꯥꯁꯀꯤ ꯃꯇꯨꯡꯗ ꯑꯩꯈꯣꯏꯒꯤ ꯑꯩꯈꯣꯏꯒꯤ ꯀꯩ ꯍꯥꯏꯅꯤ ꯈꯔ ꯑꯃꯅ ꯗꯣꯛꯇꯔ ꯏꯟꯖꯤꯅꯤꯌꯔ ꯑꯗꯒꯤ ꯖꯦꯅꯦꯔꯦꯜ ꯇꯝꯃꯤꯁꯦ ꯑꯁꯤꯒ ꯆꯞ ꯃꯥꯟꯅꯅ ꯁꯤꯗ ꯇꯝꯈꯤꯗꯣꯏꯅꯦꯕ ꯇꯨꯌꯦꯜꯐ ꯂꯣꯏꯔꯀꯥꯟꯗ ꯑꯗꯨ ꯍꯧꯖꯤꯛꯀꯤ ꯑꯣꯏꯅꯗꯤ ꯅꯣꯏꯒꯤ ꯑꯦꯛꯖꯥꯝ ꯃꯌꯥ ꯅꯛꯁꯤꯜꯂꯛꯄꯒꯤꯅꯦ ꯍꯥꯏꯗꯤ ꯑꯦꯛꯖꯥꯝꯁꯦ ꯂꯥꯟ ꯂꯩꯔꯁꯨ ꯇꯧꯗꯗꯤ ꯌꯥꯗꯕꯅꯤꯅ ꯄ꯭ꯔꯣꯃꯣꯁꯟꯗꯤ ꯄꯤꯗ꯭ꯔꯕꯅꯤꯅ ꯃꯤꯅꯤꯠ ꯅꯤꯐꯨ ꯑꯃ ꯄꯨꯡꯈꯥꯏ ꯑꯃ ꯀ꯭ꯂꯥꯁ ꯃꯈꯩꯗꯣ ꯄꯨꯂꯞ ꯄꯨꯟꯁꯟꯅꯔꯣ ꯑꯗꯨꯒ ꯉꯥꯏꯍꯥꯛ ꯉꯥꯏꯍꯥꯛꯇꯪ ꯇꯧꯔꯁꯦ ꯍꯥꯏꯗꯤ ꯅꯣꯏꯅ ꯑꯃ ꯑꯅꯤꯗ ꯑꯃꯨꯛ ꯂꯥꯛꯄ ꯃꯦꯗꯥꯝ ꯑꯗꯨ ꯄꯤꯈꯤ ꯑꯗꯨ ꯄꯤꯈꯤꯗꯦ ꯍꯥꯏꯅꯗꯧ ꯁꯔꯨꯛꯄꯨꯗꯤ ꯀ꯭ꯂꯥꯁ ꯃꯈꯩꯗꯣ ꯄꯨꯟꯁꯤꯟꯅꯔ ꯍꯥꯏꯅꯔꯒ ꯂꯥꯁ ꯄꯦꯔꯣꯠꯀꯤ ꯃꯇꯨꯡꯗꯨꯗ ꯑꯩꯗꯨ ꯑꯗꯨꯝ ꯉꯥꯏꯍꯥꯛ ꯉꯥꯏꯍꯥꯛ ꯉꯥꯏꯊꯕꯤꯔꯒꯦ ꯑꯗꯨꯒ ꯑꯗꯨꯃꯥꯏꯅ ꯇꯧꯔꯁꯤ ꯁꯥꯇ꯭ꯔ ꯃꯈꯩꯗꯣ ꯄꯨꯜꯂꯞꯇꯣ ꯅꯪꯅ ꯍꯥꯏꯈꯔꯣ ꯑꯗꯨꯃꯥꯏꯅ ꯑꯗꯨꯃꯥꯏꯅ ꯇꯧꯔꯁꯤ

ꯎꯝ ꯑꯣ ꯑꯥ ꯑꯗꯨꯃꯥꯏꯅ ꯇꯧꯔꯁꯤ ꯑꯥ ꯑꯥ ꯍꯟꯗꯛꯀꯤ ꯃꯣꯟꯗꯦꯁꯤꯗꯩ ꯍꯧꯔꯁꯤ ꯑꯥ ꯑꯣ ꯑꯣ ꯍꯣꯏ ꯍꯣꯏ ꯊꯝꯃꯦ ꯊꯝꯃꯦ